ꯕꯤꯖꯤꯅꯦꯁ ꯍꯥꯏꯗꯤ ꯄꯩꯁꯥ ꯇꯥꯟꯕ ꯈꯛꯇ ꯅꯠꯇꯦ ꯀꯥꯟꯅꯕ ꯄꯨꯔꯛꯄ ꯑꯦꯛꯖꯥꯝꯄꯜ ꯂꯩ ꯁꯣꯁꯥꯏꯇꯤ ꯀꯥꯟꯅꯕ ꯀꯥꯟꯅꯒꯗꯕ ꯊꯕꯛ ꯂꯥꯏꯛ ꯀꯟꯇ꯭ꯔꯦꯛꯀꯨꯝꯕ ꯂꯧꯔꯒ ꯁꯣꯁꯥꯏꯇꯤꯒꯤꯗꯃꯛꯇ ꯂꯝꯕꯤꯒꯨꯝꯕ ꯁꯥꯕ ꯂꯝꯕꯤ ꯅꯠꯇ꯭ꯔꯒ ꯅꯥꯂꯥ ꯁꯥꯕ ꯈꯣꯠꯄ ꯇꯧꯕ ꯃꯌꯥꯝꯁꯦ ꯁꯨꯝ ꯕꯤꯖꯤꯅꯦꯁꯇ ꯆꯤꯡꯏ ꯑꯆꯥꯄꯣꯠ ꯌꯣꯟꯕ ꯑꯆꯥꯄꯣꯠ ꯂꯩꯕ ꯅꯠꯇ꯭ꯔꯒ ꯀꯣꯁꯃꯦꯇꯤꯛ ꯌꯣꯟꯕ ꯄꯣꯠ ꯆꯩ ꯗ꯭ꯔꯦꯁ ꯌꯣꯟꯕ ꯍꯣꯏ ꯀꯩ ꯑꯣꯏꯕ ꯕꯤꯖꯤꯅꯦꯁ ꯂꯣꯏꯅ ꯆꯤꯡꯏ ꯀꯩꯒꯨꯝꯕ ꯌꯣꯟꯕ ꯇꯥꯔꯕ ꯕꯤꯖꯤꯅꯦꯁ ꯇꯧꯔꯛꯄꯗ ꯃꯥꯡꯕ ꯇꯣꯡꯕ ꯑꯗꯨꯗꯤ ꯕꯤꯖꯤꯅꯦꯁꯀꯤ ꯃꯍꯧꯁꯥꯅꯤ ꯀꯩꯒꯨꯝꯕ ꯕꯤꯖꯤꯅꯦꯁ ꯇꯧ ꯔꯛꯑꯀꯥꯟꯗ ꯑꯩꯈꯣꯏꯁꯦ ꯄꯣꯠ ꯆꯩ ꯁꯤꯠꯂꯛꯇ꯭ꯔ ꯀꯥꯟꯗ ꯕꯤꯖꯤꯅꯦꯁꯁꯦ ꯇꯣꯛꯅꯤꯡꯕꯒꯨꯝꯕ ꯐꯥꯎꯕ ꯅꯠꯇ꯭ꯔꯒ ꯃꯌꯥꯝ ꯂꯩ ꯕꯤꯖꯤꯅꯦꯁꯁꯦ ꯑꯦꯛꯖꯥꯝꯄꯜꯗ ꯕꯤꯖꯤꯅꯦꯁꯁꯦ ꯇꯧꯔ ꯀꯥꯟꯗ ꯑꯩꯈꯣꯏꯁꯦ ꯕꯟ ꯀꯩꯀꯥ ꯇꯧꯗꯅ ꯄꯩꯁꯥꯒ ꯐꯪꯉꯛꯇꯕꯒ ꯌꯥꯎꯕ ꯃꯇꯝꯗ ꯕꯤꯖꯤꯅꯦꯁꯁꯦ ꯇꯣꯛꯅꯤꯡꯕ ꯐꯥꯎꯏ ꯕꯤꯖꯤꯅꯦꯁꯁꯦ ꯀꯥꯟꯅꯕ ꯃꯈꯜ ꯌꯥꯝ ꯄꯤ ꯑꯩꯈꯣꯏ ꯑꯩꯉꯣꯟꯗꯁꯨ ꯈꯪꯅꯕ ꯃꯤ ꯍꯥꯏꯗꯤ ꯃꯤ ꯃꯁꯛ ꯈꯪꯗꯕꯁꯨ ꯕꯤꯖꯤꯅꯦꯁ ꯇꯧꯔ ꯀꯥꯟꯗ ꯈꯪꯅꯕꯁꯨ ꯂꯩ ꯃꯤ ꯃꯁꯛ ꯃꯤ ꯃꯔꯛ ꯇꯤꯟꯕꯒꯤ ꯆꯥꯟꯁꯇꯤ ꯐꯪꯏ ꯂꯝ ꯀꯣꯏꯕꯁꯨ ꯐꯪꯏ ꯕꯤꯖꯤꯅꯦꯁ ꯇꯧꯕ ꯆꯠꯄ ꯂꯥꯏꯛ ꯄꯣꯠ ꯆꯩ ꯂꯧꯕ ꯆꯠꯄ ꯀꯥꯟꯗ ꯂꯝ ꯑꯃꯗꯒꯤ ꯑꯃ ꯆꯠꯂꯒ ꯂꯝ ꯂꯝ ꯑꯃꯗꯒꯤ ꯑꯃ ꯆꯠꯂꯒ ꯄꯣꯠ ꯆꯩ ꯂꯧꯕꯒꯨꯝꯕ ꯅꯠꯇ꯭ꯔꯒ ꯑꯩꯈꯣꯏꯅ ꯕꯤꯖꯤꯅꯦꯁ ꯇꯧꯔ ꯀꯥꯟꯗ ꯄꯣꯠ ꯆꯩ ꯂꯩꯕ ꯑꯦꯛꯖꯥꯝꯄꯜ ꯂꯥꯏꯛ ꯑꯆꯥꯄꯣꯠꯀꯨꯝꯕ ꯍꯥꯏꯔꯁꯤ ꯃꯤꯃꯤꯒꯨꯝꯕ ꯀ꯭ꯔꯤꯁꯅꯥꯒꯨꯝꯕ ꯂꯧꯕ ꯈꯣꯠꯄ ꯃꯇꯥꯡ ꯗ ꯑꯉꯥꯡꯈꯩꯅ ꯄꯥꯝꯖꯩ ꯃꯣꯏꯅ ꯂꯧꯕꯗꯤ ꯍꯥꯏꯗꯤ ꯑꯉꯥꯡꯅ ꯄꯥꯝꯕꯒꯨꯝꯕ ꯁꯦ ꯕꯤꯖꯤꯅꯦꯁꯒꯨꯝꯕ ꯇꯧꯒꯦ ꯍꯥꯏꯔꯗꯤ ꯄꯩꯁꯥ ꯌꯥꯝ ꯐꯪꯒꯦ ꯍꯥꯏꯔꯗꯤ ꯑꯦꯛꯖꯥꯝꯄꯜꯗ ꯑꯉꯥꯡꯅ ꯂꯩꯕ ꯃꯌꯥꯝ ꯂꯩꯕ ꯖꯒꯥ ꯑꯗꯨꯒꯨꯝꯕ ꯃꯐꯝꯗ ꯂꯥꯏꯛ ꯅꯤꯌꯥꯔꯕꯥꯏ ꯁ꯭ꯀꯨꯜꯁꯒꯨꯝꯕ ꯅꯠꯇ꯭ꯔꯒ ꯍꯣꯁꯇꯦꯜꯒꯨꯝꯕ ꯂꯩꯕ ꯃꯐꯝꯗ ꯑꯩꯈꯣꯏꯁꯦ ꯕꯤꯖꯤꯅꯦꯁꯀꯨꯝꯕ ꯍꯣꯇꯦꯜꯒꯨꯝꯕ ꯅꯠꯇ꯭ꯔꯒ ꯗꯨꯀꯥꯟꯒꯨꯝꯕ ꯐꯝꯃꯗꯤ ꯄꯩꯁꯥꯁꯦ ꯐꯪꯏ ꯀꯔꯤꯒꯨꯝꯕ ꯑꯩꯈꯣꯏꯅ ꯄꯣꯠ ꯆꯩ ꯀꯔꯤ ꯑꯆꯥꯄꯣꯠꯇꯨ ꯅꯠꯇꯅ ꯀꯣꯁꯃꯦꯇꯤꯛꯀꯨꯝꯕꯁꯨ ꯌꯥꯎꯁꯤꯟꯕ ꯗ꯭ꯔꯦꯁꯁꯨ ꯌꯥꯎꯁꯤꯟꯕ ꯂꯥꯏꯛ ꯗꯥꯜꯒꯨꯝꯕ ꯀꯩꯀꯥꯒꯨꯝꯕ ꯐꯨꯠꯁꯀꯨꯝꯕ ꯐꯨꯠ ꯑꯥꯏꯇꯦꯝꯁꯀꯨꯝꯕꯁꯨ ꯃꯌꯥꯝ ꯌꯥꯎꯁꯤꯜꯂꯛꯑꯗꯤ ꯕꯤꯖꯤꯅꯦꯁꯁꯦ ꯆꯥꯎꯏ ꯆꯥꯎꯔ ꯀꯥꯟꯗ ꯄꯩꯁꯥꯁꯦ ꯃꯌꯥꯝ ꯆꯪꯏ ꯀꯔꯤꯒꯨꯝꯕ ꯂꯥꯏꯛ ꯗꯥꯜ ꯃꯨꯁꯨꯔꯤ ꯋꯤꯠ ꯑꯥꯇꯥ ꯃꯣꯏꯗꯥ ꯑꯗꯨ ꯃꯌꯥꯝꯁꯨ ꯊꯝꯃꯗꯤ ꯂꯥꯏꯛ ꯍꯣꯜ ꯁꯦꯜ ꯀꯔꯤ ꯒ꯭ꯔꯣꯁꯔꯤꯁꯦ ꯃꯌꯥꯝ ꯆꯥꯎꯔꯗꯤ ꯄꯩꯁꯥꯁꯨ ꯍꯦꯟꯒꯠꯂꯤ ꯂꯥꯏꯛ ꯏꯠꯁ ꯕꯤꯖꯤꯅꯦꯁ ꯍꯥꯏꯕꯁꯦ ꯃꯈꯜ ꯃꯈꯜ ꯃꯌꯥꯝ ꯂꯩ ꯒꯥꯔꯤꯒꯤ ꯕꯤꯖꯤꯅꯦꯁ ꯇꯧꯕ ꯑꯆꯥꯄꯣꯠꯀꯤ ꯕꯤꯖꯤꯅꯦꯁ ꯇꯧꯕ ꯑꯗꯨꯒꯤ ꯑꯗꯥꯒꯤ ꯕꯤꯖꯤꯅꯦꯁ ꯃꯌꯥꯝ ꯇꯧꯕ ꯌꯥꯏ ꯀꯔꯤꯒꯨꯝꯕ ꯑꯩꯈꯣꯏꯅ ꯕꯤꯖꯤꯅꯦꯁ ꯇꯧꯔꯛꯑꯕꯗ ꯗ꯭ꯔꯦꯁꯀꯤ ꯇꯧꯒꯦ ꯗ꯭ꯔꯦꯁꯀꯤ ꯉꯥꯛꯇ ꯇꯧꯒꯦꯁꯨ ꯌꯥꯏ ꯑꯆꯥꯄꯣꯠꯀꯤ ꯉꯥꯛꯇ ꯇꯧꯒꯦꯁꯨ ꯌꯥꯏ ꯂꯥꯏꯛ ꯗꯥꯜ ꯁꯤꯔꯤꯌꯦꯜꯁꯒꯨꯝꯕ ꯈꯛ ꯐꯨꯠ ꯑꯥꯏꯇꯦꯝꯁꯀꯤ ꯃꯍꯨꯠ ꯇꯧꯒꯦꯁꯨ ꯌꯥꯏ ꯑꯦꯅꯤꯃꯦꯜꯁꯀꯤ ꯇꯧꯒꯦ ꯍꯥꯏꯔꯁꯨ ꯌꯥꯏ ꯂꯥꯏꯛ ꯕꯤꯖꯤꯅꯦꯁ ꯕꯤꯖꯤꯅꯦꯁ ꯍꯥꯏꯔꯗꯤ ꯄꯩꯁꯥ ꯇꯥꯟꯐꯝ ꯑꯦꯛꯖꯥꯝꯄꯜꯗꯀꯣ ꯁꯝꯅ ꯍꯥꯏꯔꯕꯗ ꯂꯥꯏꯛ ꯍꯨꯏꯒꯨꯝꯕ ꯌꯣꯛꯑꯒ ꯌꯣꯟꯒꯦꯁꯨ ꯌꯥꯏ ꯁꯟ ꯅꯠꯇ꯭ꯔꯒ ꯌꯦꯟ ꯑꯗꯨꯁꯨ ꯕꯤꯖꯤꯅꯦꯁ ꯃꯈꯜ ꯑꯃꯅꯤ ꯅꯠꯇ꯭ꯔꯒ ꯂꯥꯏꯛ ꯀꯔꯤ ꯃꯣꯔꯥꯒꯨꯝꯕ ꯐꯝꯕꯝꯒꯨꯝꯕ ꯁꯥꯔꯒ ꯅꯠꯇ꯭ꯔꯒ ꯊꯥꯡꯒꯨꯝꯕ ꯁꯥꯔꯒ ꯄꯩꯁꯥ ꯇꯥꯟꯒꯦꯁꯨ ꯌꯥꯏ ꯗꯦꯠ ꯏꯁ ꯑꯣꯜꯁꯣ ꯕꯤꯖꯤꯅꯦꯁ ꯕꯤꯖꯤꯅꯦꯁ ꯍꯥꯏꯗꯤ ꯀꯔꯤꯒꯨꯝꯕ ꯅꯪꯅ ꯄꯩꯁꯥ ꯊꯣꯛꯅꯕ ꯇꯧꯕ ꯊꯕꯛ ꯑꯗꯨꯕꯨ ꯕꯤꯖꯤꯅꯦꯁ ꯀꯧꯕ ꯌꯥꯏ ꯕꯤꯖꯤꯅꯦꯁ ꯇꯧꯕꯗ ꯃꯥꯡꯕ ꯈꯣꯠꯄ ꯗꯦꯠ ꯏꯁ ꯅꯦꯆꯔꯦꯜ ꯀꯣ ꯑꯗꯨꯅ ꯕꯤꯖꯤꯅꯦꯁ ꯇꯧꯕꯗꯗꯤ ꯅꯪꯒꯤ ꯋꯤꯜ ꯌꯥꯎꯅ ꯅꯪꯒꯤ ꯁ꯭ꯄꯤꯔꯤꯠ ꯌꯥꯎꯅ ꯅꯪ ꯇꯧꯅꯤꯡꯕ ꯄꯣꯛꯄꯅꯦ ꯃꯤ ꯑꯃ ꯎꯔꯒ ꯑꯁ ꯑꯩꯁꯨ ꯕꯤꯖꯤꯅꯦꯁ ꯇꯧꯕ ꯐꯩ ꯑꯗꯨ ꯇꯧꯕ ꯅꯠꯇꯕ ꯅꯪꯒꯤ ꯍꯣꯠꯅꯕ ꯐꯨꯜ ꯍꯣꯞ ꯄꯤꯔꯒ ꯅꯪꯁꯦ ꯕꯤꯖꯤꯅꯦꯁ ꯇꯧꯕ ꯑꯃ ꯆꯪꯏ ꯕꯤꯖꯤꯅꯦꯁ ꯇꯧꯔ ꯀꯥꯟꯗ ꯃꯥꯡꯕ ꯃꯥꯡꯉ ꯀꯥꯟꯗ ꯕꯤꯖꯤꯅꯦꯁ ꯇꯣꯛꯅꯤꯡꯉꯛꯀꯅꯦꯕ ꯑꯗꯨꯗ ꯇꯣꯛꯇꯕꯤꯗ ꯅꯪꯒꯤ ꯋꯤꯜꯁꯦ ꯍꯥꯞꯄꯒ ꯕꯤꯖꯤꯅꯦꯁꯁꯦ ꯀꯟꯇꯤꯅꯤꯎ ꯇꯧꯕ ꯀꯟꯇꯤꯅꯤꯎ ꯇꯧꯔꯒ ꯕꯤꯖꯤꯅꯦꯁꯁꯦ ꯃꯥꯏ ꯄꯥꯛꯅꯕ ꯍꯣꯠꯅꯔꯒ ꯀꯔꯤꯒꯨꯝꯕ ꯅꯪ ꯕꯤꯖꯤꯅꯦꯁꯁꯦ ꯇꯧꯔ ꯀꯥꯟꯗ ꯄꯩꯁꯥꯁꯦ ꯄ꯭ꯔꯣꯐꯤꯠꯁꯦ ꯃꯌꯥꯝ ꯐꯪꯏ ꯑꯗꯨꯅ ꯕꯤꯖꯤꯅꯦꯁꯁꯦ ꯀꯥꯟꯅꯕ ꯌꯥꯝ ꯀꯥꯟꯅꯕ ꯄꯣꯠ ꯆꯩꯅꯤ ꯕꯤꯖꯤꯅꯦꯁ ꯍꯥꯏꯗꯨꯅ ꯃꯤꯒꯤ ꯃꯤꯒꯤ ꯑꯄꯥꯝꯕꯅꯤ ꯒꯥꯔꯤꯒꯤ ꯇꯧꯔꯒꯅ ꯇꯧꯕ ꯒꯥꯔꯤꯒꯤ ꯇꯧꯕꯗꯅ ꯄꯩꯁꯥꯁꯦ ꯌꯥꯝꯃꯤ ꯔꯤꯛꯁ ꯋꯥꯡꯏ ꯑꯗꯨꯅ ꯕꯤꯖꯤꯅꯦꯁ ꯍꯥꯏꯗꯅ ꯒꯥꯔꯤꯒꯤ ꯇꯧꯔ ꯀꯥꯟꯗ ꯒꯥꯔꯤꯒꯤꯁꯤ ꯂꯥꯏꯛ ꯐꯣꯔ ꯋꯤꯜꯂꯔ ꯇꯨ ꯋꯤꯜꯂꯔ ꯑꯣꯏꯕꯁꯨ ꯌꯥꯏ ꯑꯃ ꯁ꯭ꯇꯦꯠꯇꯒꯤꯅ ꯑꯃ ꯁ꯭ꯇꯦꯠ ꯏꯝꯄ꯭ꯣꯔꯠ ꯇꯧꯕ ꯅꯠꯇ꯭ꯔꯒ ꯑꯃ ꯗꯤꯁꯇ꯭ꯔꯤꯛꯇꯒꯅꯤꯅ ꯑꯃ ꯗꯤꯁꯇ꯭ꯔꯤꯛ ꯏꯝꯄ꯭ꯣꯔꯠ ꯇꯧꯕ ꯑꯗꯨꯅ ꯃꯔꯨ ꯑꯣꯏꯕꯅꯤ ꯒꯥꯔꯤꯒꯤ ꯍꯥꯏꯔꯁꯤ ꯌꯨ ꯍꯦꯞ ꯇꯨ ꯕꯤ ꯂꯥꯏꯛ ꯒꯥꯔꯤ ꯊꯧꯕ ꯍꯩꯕ ꯃꯊꯧ ꯇꯥꯏ ꯗ꯭ꯔꯥꯏꯚꯤꯡ ꯂꯥꯏꯁꯦꯟ ꯂꯩꯕ ꯃꯊꯧ ꯇꯥꯏ ꯅꯪꯁꯤ ꯅꯪꯒꯤ ꯁꯔꯇꯤꯐꯤꯀꯦꯠ ꯒꯥꯔꯤ ꯊꯧꯕ ꯌꯥꯕ ꯂꯝꯕꯤ ꯂꯥꯟꯕ ꯌꯥꯕꯒꯤ ꯅꯪꯒꯤ ꯂꯥꯏꯁꯦꯟꯁ ꯈꯔ ꯂꯩꯕ ꯃꯊꯧ ꯆꯪꯏ ꯑꯗꯨꯅ ꯑꯗꯨ ꯂꯩꯇ꯭ꯔꯒꯗꯤ ꯒꯥꯔꯤ ꯕꯤꯖꯤꯅꯦꯁꯀꯗꯤ ꯇꯧꯕꯗꯤ ꯄꯥꯛ ꯌꯥꯔꯣꯏ ꯑꯗꯨꯅ ꯂꯥꯏꯛ ꯍꯣꯏ ꯇꯧꯒꯦꯁꯤꯗꯤ ꯑꯗꯨꯒꯨꯝꯕ ꯄꯨꯂꯞ ꯇꯥꯜꯂꯒ ꯇꯧꯕꯤꯕ ꯌꯥꯏ ꯑꯗꯨꯕꯨ ꯅꯪ ꯀꯔꯤꯒꯨꯝꯕ ꯗ꯭ꯔꯦꯁꯀꯤ ꯀꯩꯀꯥꯒꯤ ꯇꯧꯒꯦ ꯍꯥꯏꯔꯗꯤ ꯌꯥꯏ ꯑꯗꯨꯕꯨ ꯅꯪꯒꯤ ꯀꯣꯟꯇꯦꯛ ꯑꯃꯗꯤ ꯂꯩꯕꯃ ꯆꯪꯏ ꯂꯥꯏꯛ ꯅꯪꯒꯤ ꯀꯣꯟꯇꯦꯛ ꯍꯥꯏꯗꯤ ꯅꯪꯅ ꯂꯧꯒꯗꯕ ꯄꯣꯠ ꯆꯩ ꯗ꯭ꯔꯦꯁ ꯑꯣꯏꯔꯣ ꯂꯣꯡ ꯄꯦꯟ ꯑꯣꯏꯔꯣ ꯇꯤ ꯁꯥꯔꯠ ꯑꯣꯏꯔꯣ ꯖꯦꯛꯀꯦꯠ ꯑꯣꯏꯔꯣ ꯑꯗꯨꯒꯤ ꯂꯧꯅꯕꯒꯤ ꯀꯣꯟꯇꯦꯛ ꯂꯥꯏꯛ ꯅꯉꯣꯟꯗ ꯐꯥꯎꯅꯕ ꯐꯥꯎꯅꯔꯒ ꯅꯪꯅ ꯂꯧꯒꯗꯕ ꯍꯥꯏꯗꯤ ꯅꯪꯅ ꯂꯧꯒꯗꯕ ꯄꯣꯠ ꯆꯩ ꯑꯗꯨꯒꯤ ꯌꯣꯟꯕ ꯃꯤ ꯑꯗꯨꯒ ꯐꯖꯅ ꯀꯟꯇꯦꯛ ꯂꯧꯅꯔꯒ ꯅꯠꯇ꯭ꯔꯒ ꯁꯣꯔꯨꯝ ꯁꯦꯝꯕ ꯀꯝꯄꯅꯤ ꯅꯠꯇ꯭ꯔꯒ ꯑꯗꯨꯒꯨꯝꯕ ꯐꯥꯎꯅꯔꯒ ꯇꯧꯔꯗꯤ ꯃꯗꯨꯅ ꯍꯦꯟꯅ ꯀꯥꯟꯅꯒꯅꯤ ꯑꯗꯨꯅ ꯕꯤꯖꯤꯅꯦꯁ ꯍꯥꯏꯗꯤ ꯁꯝꯅ ꯍꯥꯏꯔꯕꯗ ꯏꯠꯁ ꯂꯥꯏꯛ ꯂꯔꯅꯤꯡ ꯍꯥꯎ ꯇꯨ ꯑ꯭ꯔꯟ ꯃꯅꯤ ꯀꯣ ꯕꯤꯖꯤꯅꯦꯁ ꯍꯥꯏꯗꯤ ꯌꯥꯝ ꯐꯕꯅꯤ ꯑꯗꯨꯅ ꯕꯤꯖꯤꯅꯦꯁ ꯇꯧꯔꯒ ꯄꯩꯁꯥ ꯇꯥꯟꯕꯁꯨ ꯌꯥꯏ ꯒꯥꯔꯤ ꯊꯧꯔꯒ ꯄꯩꯁꯥ ꯇꯥꯟꯕꯁꯨ ꯌꯥꯏ ꯑꯗꯨꯅ ꯕꯤꯖꯤꯅꯦꯁ ꯍꯥꯏꯗꯤ ꯕꯤꯖꯤꯅꯦꯁ ꯕꯤꯖꯤꯅꯦꯁ ꯍꯥꯏꯗꯤ ꯅꯪꯅ ꯇꯧꯅꯤꯡꯕ ꯇꯧꯕ ꯌꯥꯕ ꯅꯪꯅ ꯈꯣꯝꯅꯤꯡꯕ ꯈꯣꯝꯕ ꯃꯤ ꯈꯣꯝꯕ ꯅꯠꯇ꯭ꯔꯒ ꯗ꯭ꯔꯦꯁ ꯈꯣꯝꯕ ꯂꯩ ꯀꯔꯤꯒꯨꯝꯕ ꯅꯪ ꯂꯥꯏꯟ ꯆꯦꯜꯂꯒ ꯂꯥꯏꯟ ꯆꯦꯟꯕ ꯍꯥꯏꯔꯗꯤ ꯃꯐꯝ ꯑꯃꯗꯒꯤ ꯃꯐꯝ ꯑꯃ ꯆꯦꯜꯂꯒ ꯄꯩꯁꯥ ꯇꯥꯟꯕ ꯂꯩ ꯀꯣ ꯒꯥꯔꯤ ꯊꯧꯔꯒ ꯇꯥꯟꯕ ꯑꯗꯨꯁꯨ ꯕꯤꯖꯤꯅꯦꯁ ꯃꯈꯜ ꯑꯃꯅꯤ ꯄꯩꯁꯥ ꯊꯧꯔꯒ ꯇꯥꯜꯂꯒ ꯍꯌꯦꯡꯋꯥꯏ ꯅꯪꯅ ꯄꯩꯁꯥꯗꯨ ꯌꯥꯝꯈꯠꯂꯛꯑ ꯀꯥꯟꯗ ꯒꯥꯔꯤ ꯂꯩꯔꯒ ꯀꯅꯥꯅꯣꯝꯃ ꯑꯃꯨꯛ ꯁꯤꯖꯤꯟꯅꯕ ꯑꯗꯨ ꯄꯩꯁꯥꯗꯨꯃꯨꯛ ꯈꯣꯝꯖꯤꯜꯂꯒ ꯑꯃꯨꯛ ꯒꯥꯔꯤ ꯑꯃꯃꯨꯛ ꯂꯩꯔꯒ ꯑꯅꯤ ꯑꯍꯨꯝꯁꯦ ꯑꯗꯨꯝ ꯇꯧꯔꯒ ꯕꯤꯖꯤꯅꯦꯁ ꯀꯣ ꯑꯗꯨꯁꯨ ꯕꯤꯖꯤꯅꯦꯁ ꯃꯈꯜ ꯑꯃꯅꯤ ꯑꯗꯨꯒ ꯕꯤꯖꯤꯅꯦꯁ ꯍꯥꯏꯗꯤ ꯁꯝꯅ ꯍꯥꯏꯔꯕꯗ ꯂꯥꯏꯛ ꯌꯨ ꯀꯦꯟ ꯑꯩꯈꯣꯏꯅ ꯀꯣꯂꯣꯖ ꯀꯣꯂꯦꯖꯀꯨꯝꯕ ꯂꯥꯏꯛ ꯏꯗꯨꯀꯦꯁꯟ ꯏꯁ ꯅꯣꯠ ꯑꯦ ꯕꯤꯖꯤꯅꯦꯁ ꯕꯠ ꯑꯗꯨꯒꯨꯝꯕꯁꯨ ꯕꯤꯖꯤꯅꯦꯁ ꯃꯈꯜ ꯑꯃ ꯅꯪꯅ ꯁ꯭ꯀꯨꯜꯁꯦ ꯍꯥꯡꯗꯣꯛꯑꯒ ꯄꯩꯁꯥꯁꯦ ꯇꯥꯟꯕ ꯑꯣꯏꯅ ꯁ꯭ꯇꯨꯗꯦꯟꯁꯨ ꯂꯥꯏꯔꯤꯛ ꯇꯝꯕꯤꯕ ꯀꯣꯂꯦꯖꯀꯨꯝꯕ ꯍꯥꯡꯉꯒ ꯁ꯭ꯇꯨꯗꯦꯟꯁꯦ ꯇꯝꯕꯤꯕ ꯑꯗꯨ ꯑꯗꯨ ꯁ꯭ꯇꯨꯗꯦꯟꯁꯇꯨ ꯇꯝꯕꯤꯔꯤꯉꯩꯗ ꯅꯪꯅ ꯑꯃꯨꯛ ꯄꯣꯜꯇ꯭ꯔꯤ ꯐꯥꯔꯃꯤꯡ ꯅꯠꯇ꯭ꯔꯒ ꯂꯥꯏꯛ ꯐꯤꯁꯁ꯭ꯔꯤꯒꯨꯝꯕ ꯇꯧꯔꯒ ꯑꯃꯨꯛ ꯄꯩꯁꯥꯁꯦ ꯑꯃꯨꯛ ꯇꯥꯟꯕ ꯗꯦꯠ ꯏꯁ ꯑꯣꯜꯁꯣ ꯕꯤꯖꯤꯅꯦꯁ ꯀꯣ ꯄꯩꯁꯥꯕꯨ ꯐꯪꯉꯗꯤ ꯁꯨꯝ ꯄꯩꯁꯥ ꯇꯥꯟꯐꯝꯕꯨ ꯂꯩꯔꯗꯤ ꯕꯤꯖꯤꯅꯦꯁꯀꯨꯝꯕ ꯇꯧꯕ ꯌꯥꯏꯕ ꯑꯗꯨꯅ ꯅꯪꯅ ꯁꯝꯅ ꯍꯥꯏꯔꯕꯗ ꯕꯤꯖꯤꯅꯦꯁ ꯍꯥꯏꯁꯤꯗꯤ ꯄꯩꯁꯥ ꯀꯣ ꯄꯩꯁꯥꯗꯨꯅ ꯄꯩꯁꯥꯁꯦ ꯇꯥꯜꯂꯤꯉꯩ ꯐꯩ ꯅꯪꯒꯤ ꯐꯦꯃꯤꯂꯤꯗꯁꯨ ꯀꯥꯟꯅꯩ ꯅꯪꯒꯤꯗꯁꯨ ꯀꯥꯟꯅꯩ ꯑꯗꯨꯅ ꯕꯤꯖꯤꯅꯦꯁ ꯏꯁ ꯕꯤꯖꯤꯅꯦꯁ ꯑꯗꯨꯅ ꯕꯤꯖꯤꯅꯦꯁ ꯇꯧꯐꯝ ꯆꯪꯏ ꯕꯤꯖꯤꯅꯦꯁ ꯇꯧꯔꯒꯦ ꯍꯥꯏꯔꯗꯤ ꯌꯨ ꯍꯦꯞ ꯇꯨ ꯕꯤ ꯂꯥꯏꯛ ꯌꯣꯔ ꯕꯦꯛꯒ꯭ꯔꯥꯎꯟ ꯍꯦꯁ ꯇꯨ ꯕꯤ ꯂꯥꯏꯛ ꯕꯦꯛꯒ꯭ꯔꯥꯎꯟꯁꯦ ꯈꯔ ꯐꯕ ꯑꯝ ꯆꯪꯏ ꯕꯦꯛꯒ꯭ꯔꯥꯎꯟ ꯐꯔꯗꯤ ꯅꯪꯁꯨ ꯂꯤꯡꯖꯩꯗꯅ ꯕꯤꯖꯤꯅꯦꯁ ꯇꯧꯕ ꯈꯣꯠꯄꯗ ꯄꯩꯁꯥ ꯐꯪꯕ ꯃꯥꯡꯕ ꯂꯩꯕ ꯌꯥꯕ ꯇꯧꯕ ꯌꯥꯕ ꯀꯣꯁꯃꯦꯇꯤꯛꯀꯤ ꯑꯣꯏꯒꯦꯔ ꯑꯣꯔꯤꯐ꯭ꯂꯦꯝ ꯑꯣꯏꯒꯦꯔ ꯕꯤꯖꯤꯅꯦꯁ ꯀꯣ ꯄꯩꯁꯥꯁꯦ ꯕꯤꯖꯤꯅꯦꯁꯁꯦ ꯃꯥꯏ ꯄꯥꯛꯀꯦ ꯍꯥꯏꯔꯗꯤ ꯃꯦꯟꯂꯤ ꯃꯔꯨ ꯑꯣꯏꯅ ꯀꯣꯁꯃꯦꯇꯤꯛꯀꯨꯝꯕ ꯗ꯭ꯔꯦꯁꯀꯨꯝꯕ ꯑꯆꯥꯄꯣꯠ ꯌꯣꯟꯕ ꯇꯧꯔꯗꯤ ꯍꯦꯟꯅ ꯀꯥꯟꯅꯩ ꯍꯥꯏꯅ ꯈꯟꯖꯩ ꯀꯔꯤꯒꯤ ꯍꯥꯏꯔꯗꯤ ꯀꯣꯁꯃꯦꯇꯤꯛ ꯍꯥꯏꯔꯗꯤ ꯅꯨꯄꯤ ꯀꯣ ꯅꯨꯄꯤꯅ ꯄꯥꯝꯖꯕ ꯈꯣꯠꯄ ꯀꯣꯁꯃꯦꯇꯤꯛꯅꯤꯅ ꯅꯨꯄꯤ ꯃꯁꯛ ꯐꯖꯕꯒꯨꯝꯕꯒ ꯐꯝꯍꯜꯂꯒ ꯗꯨꯀꯥꯟꯗꯒ ꯐꯝꯍꯜꯂꯒ ꯗꯨꯀꯥꯟꯗ ꯐꯝꯍꯜꯂꯒ ꯃꯣꯏꯅꯒ ꯌꯣꯜꯂꯒ ꯄꯥꯈꯪꯅꯁꯨ ꯂꯥꯛꯑꯒ ꯃꯔꯛ ꯃꯔꯛꯇꯒ ꯂꯥꯛꯄ ꯂꯩꯕ ꯅꯇꯦ ꯃꯣꯏ ꯂꯩꯁꯥꯕꯤꯈꯩꯗꯣ ꯄꯨꯔꯒ ꯂꯥꯛꯑꯒ ꯂꯩꯕ ꯂꯩꯁꯥꯕꯤꯅ ꯑꯦꯠꯇ꯭ꯔꯦꯛꯇꯤꯞ ꯑꯣꯏꯕ ꯀꯣ ꯗ꯭ꯔꯦꯁ ꯗ꯭ꯔꯦꯁ ꯍꯥꯏꯗꯨꯅ ꯅꯨꯄꯥꯁꯨ ꯅꯨꯄꯤꯁꯨ ꯀꯣ ꯅꯨꯄꯥꯅꯁꯨ ꯄꯥꯝꯕ ꯅꯨꯄꯤꯁꯨ ꯁꯦꯠꯄ ꯌꯥꯕ ꯅꯨꯄꯥꯁꯨ ꯁꯦꯠꯄ ꯌꯥꯕ ꯀꯃꯟ ꯑꯣꯏꯕ ꯗ꯭ꯔꯦꯁꯀꯨꯝꯕ ꯌꯣꯟꯕꯤꯌꯨ ꯍꯥꯏꯇꯥꯔꯦ ꯑꯗꯨ ꯃꯣꯏ ꯌꯣꯜꯂꯒ ꯂꯧꯕꯗꯨꯅ ꯍꯦꯟꯅ ꯐꯅꯤ ꯍꯥꯏꯗꯤ ꯃꯗꯨꯒꯨꯝꯕꯅ ꯀꯥꯟꯅꯒꯅꯤꯕ ꯅꯨꯄꯥꯒꯤꯁꯨ ꯗ꯭ꯔꯦꯁ ꯄꯥꯝꯖꯕ ꯈꯣꯏꯗꯥꯖꯕ ꯌꯥꯝ ꯂꯩ ꯅꯨꯄꯤꯁꯨ ꯗ꯭ꯔꯦꯁꯇ ꯉꯥꯎꯖꯕ ꯄꯥꯝꯖꯕ ꯃꯌꯥꯝ ꯂꯩ ꯑꯗꯨꯅ ꯑꯗꯨꯒꯨꯝꯕ ꯇꯧꯔꯒꯅ ꯍꯦꯟꯅ ꯐꯒꯅꯤ ꯀꯩꯒꯤ ꯍꯥꯏꯔꯗꯤ ꯃꯣꯏꯅ ꯄꯥꯝꯃꯒ ꯂꯧꯔꯒ ꯂꯥꯏꯛ ꯖꯣꯔꯗꯟ ꯕ꯭ꯔꯥꯟ ꯖꯣꯔꯗꯟ ꯕ꯭ꯔꯥꯟ ꯍꯥꯏꯔꯗꯤ ꯂꯥꯏꯛ ꯏꯠꯁ ꯑꯣꯜꯃꯣꯁ ꯇꯨ ꯀꯦ ꯑꯕꯞ ꯉꯥꯛꯇꯅꯦꯕ ꯄꯩꯁꯥꯁꯤꯡꯁꯦ ꯁꯨꯝ ꯀꯃꯟ ꯑꯣꯏꯕꯗꯀꯣ ꯀꯔꯤꯒꯤ ꯍꯥꯏꯔꯗꯤ ꯃꯣꯏꯁꯦ ꯀꯣꯄꯤ ꯑꯣꯏꯕ ꯀꯣꯄꯤ ꯑꯣꯔꯤꯖꯤꯅꯦꯜꯒꯗꯤ ꯑꯥ ꯂꯥꯛ ꯀ꯭ꯔꯣꯔꯒꯨꯝꯕ ꯌꯧꯕꯅꯦꯕ ꯑꯗꯨꯅ ꯀꯣꯄꯤꯒꯤꯒꯨꯝꯕꯒ ꯇꯧꯔꯗꯤ ꯂꯥꯏꯛ ꯇꯨ ꯀꯦ ꯊ꯭ꯔꯤ ꯀꯦ ꯀꯝꯄꯜꯁꯔꯤꯅꯦꯕ ꯑꯗꯨꯒꯨꯝꯕ ꯋꯥꯟꯁ ꯁꯨꯁꯇ ꯇꯨ ꯀꯦ ꯊ꯭ꯔꯤ ꯀꯦꯒꯗꯤ ꯌꯦꯡꯉꯣ ꯋꯥꯟ ꯃꯟꯇ ꯇꯦꯟ ꯇ꯭ꯋꯦꯟꯇꯤ ꯁꯨꯁꯀ ꯌꯣꯜꯂꯗꯤ ꯄꯩꯁꯥꯀꯗꯤ ꯑꯥ ꯌꯧꯔꯕꯅꯦꯕ ꯑꯗꯨꯅ ꯕꯤꯖꯤꯅꯦꯁ ꯇꯧꯕꯗꯗꯤ ꯅꯣꯠ ꯑꯣꯡꯂꯤ ꯁꯨꯁ ꯗ꯭ꯔꯦꯁ ꯑꯦꯚ꯭ꯔꯤꯊꯤꯡ ꯅꯪꯅ ꯀꯥꯟꯅꯒꯗꯕ ꯃꯐꯝꯗ ꯌꯦꯡꯉꯒ ꯕꯤꯖꯤꯅꯦꯁꯁꯦ ꯇꯧꯕꯤꯌꯨ ꯕꯤꯖꯤꯅꯦꯁꯁꯦ ꯇꯧꯕꯗ ꯀꯥꯟꯅꯕ ꯃꯌꯥꯝ ꯐꯪꯏ ꯄꯩꯁꯥꯁꯨ ꯐꯪꯏ